ꯑꯩꯒꯤ ꯍꯧꯖꯤꯛꯃꯛꯀꯤ ꯑꯣꯏꯅꯗꯤ ꯐꯥꯔꯝ ꯇꯧꯔꯒ ꯌꯦꯟ ꯉꯥꯅꯨ ꯄꯥꯛ ꯆꯥꯎ ꯂꯣꯏꯕ ꯃꯛꯇꯤ ꯅꯠꯇꯕꯅꯤꯅ ꯑꯩꯒꯤ ꯌꯨꯝꯗ ꯌꯦꯟ ꯉꯥꯅꯨ ꯈꯔ ꯂꯣꯏꯕꯁꯤꯗ ꯑꯩꯅ ꯇꯧꯕꯁꯤ ꯉꯥꯅꯨꯒꯤꯅ ꯉꯥꯅꯨ ꯇꯣꯡꯉꯥꯟꯅ ꯊꯝꯏ ꯑꯗꯨꯒ ꯌꯦꯟꯒꯤꯁꯨ ꯌꯦꯟꯒꯤ ꯇꯣꯡꯉꯥꯟꯅ ꯌꯦꯟ ꯃꯊꯛ ꯃꯈꯥ ꯁꯥꯕꯅꯦ ꯉꯥꯅꯨꯅ ꯃꯈꯥꯗ ꯊꯝꯃꯦ ꯌꯦꯟꯅ ꯃꯊꯛꯇ ꯊꯝꯃꯦ ꯑꯗꯨꯒ ꯌꯦꯟꯁꯤꯁꯨ ꯇꯣꯡꯉꯥꯟꯅ ꯑꯅꯤ ꯈꯥꯏꯗꯣꯛꯑꯒ ꯕ꯭ꯔꯣꯏꯂꯔꯅ ꯇꯣꯡꯉꯥꯟꯅ ꯑꯃ ꯀꯨꯔꯣꯏꯂꯔꯒꯤꯅ ꯇꯣꯡꯉꯥꯟꯅ ꯑꯃ ꯊꯝꯃꯦ ꯑꯗꯨꯒ ꯃꯔꯨꯝ ꯀꯣꯛꯄꯤ ꯌꯥꯎꯔꯛꯄ ꯃꯇꯝꯗꯗꯤ ꯑ ꯃꯔꯨꯝ ꯃꯣꯏꯒꯤ ꯃꯔꯨꯝ ꯀꯣꯛꯄ ꯃꯣꯏꯅ ꯑꯣꯏꯅ ꯕꯣꯛꯁꯀꯨꯝꯕ ꯅꯠꯇ꯭ꯔꯁꯨ ꯊꯨꯝꯃꯣꯛꯈꯨꯝꯕ ꯇꯧꯔꯒ ꯃꯊꯛꯇꯨꯗ ꯆꯔꯨꯒꯨꯝꯕ ꯊꯥꯖꯤꯜꯂꯒ ꯂꯨꯝꯅꯕ ꯍꯥꯏꯇꯥꯔꯦ ꯆꯔꯨ ꯃꯊꯛꯇꯨꯗ ꯀꯣꯛꯍꯜꯂꯦ ꯑꯗꯨꯒ ꯀꯣꯟꯕꯁꯨ ꯑꯗꯨꯝ ꯑꯗꯨꯒꯤ ꯃꯐꯝꯗꯨꯗ ꯑꯗꯨꯝ ꯀꯣꯜꯍꯜꯂꯦ ꯍꯥꯏꯗꯤ ꯃꯆꯥꯒꯨꯝ ꯑꯣꯜꯍꯟꯒꯦꯅ ꯈꯜꯂꯗꯤ ꯑꯩꯅ ꯑꯗꯨꯃꯥꯏꯅ ꯇꯧꯔꯒ ꯇꯧꯏ ꯑꯗꯨꯒ ꯍꯌꯦꯡ ꯇꯨꯡꯗꯕꯨꯗꯤ

ꯄꯥꯛ ꯆꯥꯎꯅ ꯌꯦꯟ ꯉꯥꯅꯨ ꯂꯣꯏꯔꯒ ꯁꯦꯟꯊꯣꯛ ꯂꯝꯕꯤ ꯑꯃ ꯐꯖꯅ ꯑꯣꯏꯕ ꯉꯝꯅꯕ ꯍꯣꯠꯅꯒꯦ ꯍꯥꯏꯅ ꯈꯟꯂꯦ ꯑꯗꯣ ꯍꯧꯖꯤꯛꯃꯛꯀꯤ ꯑꯣꯏꯅꯗꯤ ꯌꯥꯝꯅ ꯈꯪꯕ ꯍꯥꯏꯕꯗꯨ ꯑꯣꯏꯗ꯭ꯔꯤ ꯌꯦꯟ ꯉꯥꯅꯨ ꯍꯥꯏꯗꯤ ꯃꯌꯥꯝ ꯂꯣꯏꯕ ꯅꯠꯇꯕꯅꯤꯅ